ꯚꯥꯔꯠꯀꯤ ꯂꯩꯉꯥꯛꯄ ꯑꯃꯁꯨꯡ ꯂꯩꯉꯥꯛꯂꯣꯏꯁꯤꯡꯒꯤ ꯗꯜꯁꯤꯡꯒꯤ ꯃꯇꯥꯡꯗ ꯑꯩꯒꯤ ꯑꯣꯏꯕ ꯄꯥꯔꯁꯣꯅꯦꯜ ꯃꯣꯠꯇ ꯀꯩꯁꯨ ꯊꯣꯏꯗꯣꯛꯅ ꯈꯦꯅꯕ ꯊꯃꯗꯦ ꯃꯔꯝꯗꯤ ꯏꯕ꯭ꯔꯤ ꯄꯣꯂꯤꯇꯤꯀꯦꯜ ꯄꯥꯔꯇꯤ ꯃꯣꯏ ꯊꯣꯔꯛꯂꯤꯕꯁꯤꯡ ꯑꯁꯤ ꯂꯩꯕꯥꯛ ꯑꯗꯨ ꯀꯜꯂꯒꯦ ꯂꯩꯕꯥꯛ ꯑꯗꯨ ꯁꯦꯝꯒꯠꯄꯗ ꯑꯆꯧꯕ ꯊꯧꯗꯥꯡ ꯂꯧꯔꯒꯦ ꯍꯥꯏꯕꯗꯩ ꯌꯨꯝꯐꯝ ꯑꯣꯏꯔꯒ ꯊꯣꯔꯛꯄꯅ ꯑꯌꯥꯝꯕꯅꯤꯅ ꯑꯩꯒꯤ ꯄꯥꯔꯁꯣꯅꯦꯜ ꯑꯣꯏꯕ ꯃꯣꯠꯇ ꯃꯁꯤꯒꯤ ꯈꯦꯅꯕꯁꯤ ꯀꯩꯁꯨ ꯀꯥ ꯍꯦꯟꯅ ꯊꯝꯗꯦꯅ ꯑꯩꯅ ꯈꯜꯂꯤ ꯑꯗꯨꯒ ꯚꯥꯔꯠꯀꯤ ꯂꯩꯉꯥꯛꯂꯣꯏ ꯄꯥꯔꯇꯤꯁꯤꯡꯁꯤꯅ ꯇꯧꯔꯤꯕ ꯃꯥꯒꯤ ꯑꯦꯖꯦꯟꯗꯥ ꯃꯌꯥꯝꯁꯤꯡꯁꯤꯗ ꯑꯩꯅ ꯈ꯭ꯋꯥꯏꯗꯒꯤ ꯄꯥꯝꯖꯗꯕ ꯑꯦꯖꯦꯟꯗꯥ ꯑꯃ ꯍꯥꯏꯔꯒꯗꯤ ꯌꯥꯝꯅ ꯄꯨꯛꯆꯦꯜ ꯄꯤꯛꯄꯒꯤ ꯄꯤꯛꯄ ꯀꯝꯃꯨꯅꯦꯜ ꯄꯣꯂꯤꯇꯤꯛꯁ ꯍꯥꯏꯅ ꯇꯧꯔꯤꯕ ꯁꯤꯁꯨ ꯑꯃꯅꯤ ꯀꯥꯡꯂꯨꯞ ꯑꯃꯗꯒꯤ ꯃꯈꯣꯏꯒꯤ ꯚꯣꯠ ꯐꯪꯅꯕꯒꯤꯗꯃꯛꯇ ꯀꯝꯃꯨꯅꯦꯜ ꯀꯝꯃꯨꯅꯤꯇꯤ ꯑꯃꯕꯨ ꯌꯥꯝꯅ ꯍꯟꯊꯅ ꯅꯠꯇ꯭ꯔꯒ ꯊꯑꯣꯏ ꯎꯁꯤꯠꯇꯅ ꯍꯥꯏꯔꯒ ꯀꯥꯡꯂꯨꯞ ꯑꯃꯗꯒꯤ ꯁꯤꯝꯄꯦꯊꯤ ꯇꯥꯜꯂꯒ ꯇꯥꯟꯕ ꯑꯁꯤ ꯌꯥꯝꯅ ꯐꯖꯗꯕ ꯃꯈꯜ ꯑꯃꯅꯤ ꯌꯥꯝꯅ ꯐꯖꯗꯕ ꯊꯧꯑꯣꯡ ꯑꯃꯅꯤ ꯀꯝꯃꯨꯅꯦꯜ ꯑꯃꯒꯤ ꯏꯟꯇꯔꯦꯁꯇ ꯈꯛꯇ ꯂꯝꯗꯝ ꯑꯁꯤꯗ ꯂꯩꯔꯤꯕ ꯃꯤꯄꯨꯝ ꯈꯨꯗꯤꯡꯃꯛ ꯀꯤ ꯏꯟꯇꯔꯦꯁꯇ ꯇꯧꯗꯕꯤꯗ ꯀꯥꯡꯂꯨꯞ ꯑꯃꯈꯛꯀꯤ ꯏꯟꯇꯔꯦꯁꯇ ꯇꯧꯔꯒ ꯀꯥꯡꯂꯨꯞ ꯑꯗꯨꯗꯒꯤ ꯕꯣꯠꯇꯨ ꯄꯨꯂꯞꯇ ꯁꯣꯂꯤꯠꯇ ꯐꯪꯂꯅꯤ ꯍꯥꯏꯅ ꯊꯥꯖꯔꯒ ꯇꯧꯕ ꯑꯁꯤ ꯌꯥꯝꯅ ꯐꯖꯗꯕ ꯃꯁꯛ ꯑꯃꯅꯤ ꯃꯁꯤꯅ ꯃꯤꯑꯣꯏ ꯑꯃꯒ ꯑꯃꯒꯒꯤ ꯃꯔꯛꯇ ꯂꯩꯕ ꯔꯤꯂꯦꯁꯟ ꯌꯥꯝꯅ ꯁꯣꯛꯍꯜꯂꯤ ꯃꯁꯤꯅ ꯃꯤ ꯑꯃꯒ ꯑꯃꯒ ꯅꯨꯡꯁꯤꯅꯕ ꯒꯤ ꯆꯥꯡ ꯌꯥꯝ ꯅꯨꯡꯁꯤꯅꯕꯒꯤ ꯃꯤ ꯑꯃ ꯃꯁꯤꯅ ꯃꯤ ꯑꯃꯒ ꯑꯃꯒꯒꯤ ꯅꯨꯡꯁꯤꯅꯕꯒꯤ ꯆꯥꯡ ꯌꯥꯝꯅ ꯍꯟꯊꯩ ꯀꯝꯃꯨꯅꯦꯜ ꯄꯣꯂꯤꯒꯤꯛꯁ ꯇꯧꯔꯤꯕ ꯂꯝꯗꯝ ꯑꯗꯨ ꯀꯔꯤꯗꯨ ꯀꯩꯗꯧꯅꯨꯡꯗ ꯆꯥꯎꯈꯠꯄꯗ ꯂꯝꯖꯦꯟ ꯇꯥꯟꯅꯕ ꯉꯝꯂꯣꯏ ꯍꯥꯏꯅ ꯑꯩꯅ ꯈꯜꯂꯤ ꯃꯔꯝ ꯑꯗꯨꯅ ꯃꯁꯤ ꯌꯥꯝꯅ ꯆꯤꯄꯔ ꯑꯣꯏꯕ ꯄꯣꯂꯤꯇꯤꯀꯦꯜ ꯄ꯭ꯔꯦꯛꯇꯤꯁ ꯑꯃꯅꯤ ꯃꯁꯤ ꯀꯔꯤ ꯀꯩꯗꯧꯅꯨꯡꯗ ꯂꯩꯕꯥꯛ ꯑꯃꯗꯇ ꯇꯧꯔꯣꯏꯗꯕꯅꯤ ꯑꯩꯅ ꯄꯥꯝꯖꯕ ꯂꯤꯗꯔꯁꯤꯡ ꯃꯔꯛꯇ ꯔꯥꯍꯨꯜ ꯒꯥꯟꯙꯤꯁꯨ ꯑꯃꯅꯤ ꯃꯥ ꯀꯔꯤꯒꯨꯝꯕ ꯇꯥꯟꯖꯥ ꯑꯃꯗꯒꯤ ꯑꯩꯒ ꯃꯥꯒꯒ ꯊꯦꯡꯅꯕ ꯇꯥꯔꯕꯗꯤ ꯑꯩꯅ ꯍꯪꯅꯤꯡꯕ ꯀꯣꯏꯁꯟ ꯑꯃ ꯍꯥꯏꯔꯕꯗꯤ ꯚꯥꯔꯠ ꯑꯁꯤ ꯌꯥꯝꯅ ꯃꯤꯁꯤꯡ ꯌꯥꯝꯕ ꯂꯝꯗꯝ ꯑꯃꯅꯤ ꯃꯁꯤꯅ ꯃꯔꯝ ꯑꯣꯏꯔꯒ ꯑꯁꯤꯗ ꯂꯩꯔꯤꯕ ꯏꯝꯄ꯭ꯂꯣꯏꯃꯦꯟ ꯑꯃꯁꯨꯡ ꯑꯟꯏꯝꯄ꯭ꯂꯣꯏꯃꯦꯟꯒꯤ ꯆꯥꯡꯁꯤ ꯑꯟꯏꯝꯄ꯭ꯂꯣꯏꯃꯦꯟꯅ ꯌꯥꯝꯅ ꯀꯥ ꯍꯦꯟꯅ ꯍꯦꯟꯕꯅ ꯃꯔꯝ ꯑꯣꯏꯔꯒ ꯊꯕꯛ ꯐꯪꯗꯕꯒꯤ ꯁꯃꯦꯁ꯭ꯌꯥ ꯑꯃ ꯅꯥꯍꯥꯔꯣꯜꯁꯤꯡꯅ ꯌꯥꯝꯅ ꯃꯥꯏꯌꯣꯛꯅꯔꯤ ꯃꯁꯤ ꯑꯆꯧꯕ ꯄ꯭ꯔꯣꯕ꯭ꯂꯦꯝ ꯑꯃꯅꯤ ꯂꯩꯕꯥꯛ ꯑꯃꯒꯤ ꯑꯗꯨꯅ ꯃꯍꯥꯛ ꯅ ꯃꯁꯤꯒꯤꯗꯃꯛꯇ ꯀꯔꯤ ꯃꯍꯥꯛꯀꯤ ꯚꯤꯌꯨ ꯀꯔꯤ ꯇꯨꯡꯒꯤ ꯃꯍꯥꯛꯀꯤ ꯕꯤꯖꯟ ꯀꯔꯤ ꯂꯩꯕꯒꯦ ꯍꯥꯏꯕꯁꯤ ꯑꯩ ꯃꯉꯣꯟꯗ ꯍꯪꯕ ꯄꯥꯝꯃꯤ